ꯑꯦ ꯁꯤꯒꯤ ꯐꯣꯟ ꯑꯦꯝ ꯑꯥꯏ ꯅꯣꯠ ꯁꯕꯦꯟ ꯄ꯭ꯔꯣꯁꯦ ꯌꯥꯝ ꯐꯕꯅꯤꯍꯦ ꯁꯤꯗꯤ ꯑꯩꯈꯣꯏꯒꯤ ꯃꯥꯒꯤ ꯔꯥꯝꯁꯨ ꯁꯤꯛꯁ ꯖꯤ ꯕꯤ ꯑꯣꯏꯔꯦ ꯄ꯭ꯔꯣꯁꯦꯁꯔꯁꯨ ꯌꯥꯝ ꯆꯥꯎꯕꯅꯦ ꯃꯥꯏꯁꯦ ꯌꯥꯝ ꯀꯥꯟꯅꯕ ꯁꯤꯖꯤꯟꯅꯕꯁꯨ ꯌꯥꯝ ꯅꯨꯡꯉꯥꯏ ꯑꯦꯞꯁꯨ ꯑꯗꯒꯤ ꯀꯩꯅꯣꯁꯨ ꯑꯣꯏꯗꯕꯅꯦ ꯌꯥꯝ ꯍꯦꯡ ꯇꯧꯒꯟꯕꯁꯨ ꯇꯧꯗꯕꯅꯦ ꯌꯥꯝ ꯅꯨꯡꯉꯥꯏꯕꯅꯦ ꯁꯤꯁꯦ ꯑꯗꯒꯤ ꯑꯦꯞꯁ ꯒꯦꯝꯒꯨꯝꯕ ꯍꯥꯞꯅꯤꯡꯕ ꯀꯩꯀꯥ ꯂꯩꯔꯒꯁꯨ ꯌꯥꯝ ꯌꯥꯝ ꯊꯤꯅ ꯌꯥꯝ ꯅꯨꯡꯉꯥꯏꯕꯅꯦ ꯑꯇꯩ ꯐꯣꯟꯗꯒꯤ ꯑꯗꯣ ꯁꯤꯒꯤꯁꯦ ꯑꯩ ꯄꯥꯎꯅꯥ ꯕꯖꯥꯔ ꯑꯦꯝ ꯑꯥꯏ ꯏꯁꯇꯣꯔꯗꯒꯤ ꯂꯧꯈꯤꯕꯅꯤ ꯁꯤꯁꯨ ꯌꯥꯝ ꯐꯕꯅꯦ ꯁꯤ ꯑꯣꯏꯅ ꯈꯟꯒꯦ ꯈꯜꯂꯣ ꯅꯪꯒꯤꯗꯣ ꯑꯗꯨ ꯑꯗꯨꯅ ꯐꯒꯗꯧꯕ ꯃꯥꯜꯂꯦ ꯑꯩꯒꯤ ꯋꯥꯈꯜꯗꯗꯤ